ꯑꯩꯅ ꯍꯟꯗꯛ ꯏꯀꯨꯏ ꯀꯨꯏꯗꯅ ꯑꯩꯈꯣꯏ ꯑꯉꯥꯡ ꯀ꯭ꯂꯥꯁ ꯁꯤꯛꯁꯀꯤ ꯑꯉꯥꯡꯒꯤꯅꯤ ꯍꯥꯏꯗꯅ ꯂꯩꯖꯔꯀꯏꯕ ꯑꯩꯈꯣꯏ ꯃꯦꯖꯤꯛ ꯃꯦꯗꯁ ꯍꯥꯏꯔꯤꯕ ꯂꯥꯏꯔꯤꯛ ꯑꯁꯤ ꯍꯟꯗꯛꯇꯤ ꯌꯥꯝꯅ ꯌꯥꯝꯅ ꯇꯔꯨ ꯇꯔꯨꯕ ꯍꯥꯏꯕꯗꯨ ꯑꯣꯏꯔꯦ ꯃꯃꯥꯡꯗ ꯐꯣꯡꯈꯤꯕ ꯂꯥꯏꯔꯤꯛꯁꯤꯡꯗꯒꯤꯗꯤ ꯍꯟꯗꯛꯅ ꯌꯥꯝꯅ ꯐꯖꯔꯦ ꯑꯩꯈꯣꯏꯒꯤ ꯃꯃꯥꯡꯗ ꯑꯩꯅ ꯂꯩꯖꯕ ꯃꯇꯝꯗꯗꯤ ꯑꯩꯈꯣꯏꯒꯤ ꯂꯥꯏꯗ ꯑꯩꯈꯣꯏꯒꯤ ꯃꯨꯛ ꯍꯥꯖꯤꯟꯕꯒꯨꯝꯕ ꯃꯌꯦꯛ ꯁꯦꯡꯗꯕꯅꯆꯤꯡꯕ ꯌꯥꯝ ꯎꯕꯅꯦ ꯑꯗꯣ ꯍꯟꯗꯛꯇꯤ ꯌꯥꯝ ꯐꯖꯅ ꯄꯕ꯭ꯂꯤꯁ ꯇꯧꯕꯤꯔꯛꯑꯦ ꯑꯗꯨꯒ ꯃꯇꯨꯡ ꯇꯥꯔꯛꯄꯗꯁꯨ ꯑꯁꯤꯒꯨꯝꯂꯕ ꯂꯥꯏꯔꯤꯛꯁꯤꯡ ꯑꯁꯤꯕꯨ ꯃꯄꯨꯡ ꯐꯥꯅ ꯌꯥꯝꯅ ꯐꯖꯅ ꯇꯔꯨ ꯇꯔꯨꯅ ꯃꯌꯥꯝꯗ ꯄꯕ꯭ꯂꯤꯁ ꯇꯧꯕ ꯉꯝꯍꯟꯁꯅꯨ ꯍꯥꯏꯅ ꯄꯕ꯭ꯂꯤꯁ ꯇꯧꯔꯤꯕ ꯑꯩꯈꯣꯏ ꯃꯦꯝꯕ꯭ꯔꯁꯤꯡꯒꯤ ꯃꯐꯝꯗ ꯑꯩꯅ ꯊꯥꯒꯠꯄ ꯐꯣꯡꯗꯣꯛꯆꯔꯤ